ꯕꯕꯥ ꯑꯩ ꯐꯣꯟ ꯇꯧꯖꯔꯛꯏꯁꯦ ꯕꯕꯥ ꯀꯩꯅꯣ ꯕꯤꯔꯃꯪꯒꯣꯜ ꯑꯣꯏꯕꯤꯔꯕ ꯅꯠꯇ꯭ꯔꯣ ꯅ꯭ꯌꯨꯇ꯭ꯔꯤꯁꯅꯤꯁꯀꯤ ꯕꯕꯥ ꯑꯩꯅꯦ ꯑꯥꯀꯔꯁꯟꯅꯦ ꯍꯧꯖꯤꯛꯁꯦ ꯑꯩꯁꯨ ꯑꯦꯠꯊ꯭ꯂꯦꯠ ꯑꯃ ꯑꯣꯏꯅ ꯁꯨꯝ ꯁꯥꯟꯅ ꯈꯣꯠꯅꯕꯒꯤ ꯍꯤꯔꯝꯁꯤꯗ ꯄꯥꯝꯖꯕꯒꯤ ꯕꯕꯥꯒ ꯀꯔꯤꯒꯨꯝꯕ ꯈꯔ ꯁꯨꯝ ꯇꯥꯟꯅꯖꯅꯤꯡꯗꯅ ꯐꯣꯟ ꯇꯧꯖꯔꯛꯄꯅꯤ ꯁꯥꯟꯅꯕ ꯈꯣꯠꯅꯕꯁꯤ ꯕꯕꯥ ꯑꯩ ꯍꯧꯖꯤꯛꯀꯤ ꯑꯣꯏꯅꯗꯤ ꯂꯝꯖꯦꯟꯒꯨꯝꯕ ꯆꯦꯟꯕ ꯈꯣꯠꯄ ꯍꯟꯗ꯭ꯔꯦꯠ ꯃꯤꯇꯔ ꯔꯦꯁꯀꯨꯝꯕ ꯇꯨ ꯍꯟꯗ꯭ꯔꯦꯠꯀꯨꯝꯕ ꯊ꯭ꯔꯤ ꯍꯟꯗ꯭ꯔꯦꯠꯀꯨꯝꯕ ꯁꯤꯒꯨꯝꯕꯁꯦ ꯁꯨꯝ ꯂꯝꯖꯦꯟꯒꯨꯝꯕꯁꯦ ꯈꯔ ꯁꯥꯟꯅꯖꯔꯤ ꯑꯗꯨꯗ ꯀꯨꯏꯕꯁꯤ ꯕꯥꯕꯥ ꯌꯥꯝ ꯀꯨꯏꯕꯗꯤ ꯑꯣꯏꯗ꯭ꯔꯤ ꯆꯍꯤ ꯆꯍꯤꯃꯛꯇꯤ ꯐꯥꯗ꯭ꯔꯤ ꯆꯍꯤ ꯐꯥꯖꯤꯜꯂꯛꯀꯗꯧꯔꯦ ꯍꯣꯏ ꯍꯣꯏ ꯍꯣꯏ ꯍꯣꯏ ꯍꯣꯏ ꯍꯣꯏ ꯕꯕꯥ ꯑꯗꯣ ꯃꯔꯛ ꯊꯠꯅ ꯑꯩ ꯕꯕꯥꯗ ꯁꯨꯝ ꯍꯪꯖꯅꯤꯡꯉꯤꯁꯤꯅ ꯅꯣꯡꯃꯒꯤ ꯑꯣꯏꯕꯗꯨꯗꯤ ꯑꯗꯨꯝ ꯑꯩꯒꯤ ꯑꯉꯝꯕ ꯆꯥꯡꯗ ꯑꯗꯨꯝ ꯂꯝꯖꯦꯟ ꯆꯦꯟꯕ ꯈꯣꯠꯄ ꯍꯛꯆꯥꯡ ꯁꯥꯖꯦꯜ ꯁꯥꯟꯅꯔꯒ ꯇꯧꯕꯗꯣ ꯑꯗꯨꯝ ꯇꯧꯖꯔꯤꯌꯦꯕꯀꯣ ꯑꯗꯨꯒ ꯑꯩꯈꯣꯏꯒꯤ ꯁꯨꯝ ꯆꯥꯕ ꯊꯛꯄꯁꯦ ꯑꯩꯈꯣꯏ ꯃꯇꯝ ꯆꯥꯅ ꯆꯥꯕ ꯈꯣꯠꯄ ꯑꯩꯒꯤ ꯗꯥꯏꯠ ꯍꯥꯏꯕꯗꯨꯅ ꯑꯩꯒꯤ ꯇꯣꯉꯥꯟꯕ ꯑꯃ ꯑꯣꯏꯈ꯭ꯔꯒꯁꯨ ꯆꯥꯕ ꯊꯛꯄꯁꯤ ꯃꯇꯝ ꯆꯥꯅ ꯆꯥꯕ ꯈꯣꯠꯄꯒꯤ ꯇꯥꯏꯃꯤꯡ ꯍꯥꯏꯕ ꯑꯃ ꯂꯩꯔꯤ ꯆꯥꯕ ꯊꯛꯄꯁꯤ ꯀꯔꯝꯕ ꯃꯑꯣꯡꯗ ꯖꯨꯇꯣꯟ ꯇꯧꯒꯗꯕꯅꯣ ꯈꯣꯠꯄꯅꯣ ꯍꯥꯏꯕꯗꯨ ꯕꯕꯥꯗꯩ ꯍꯥꯏꯐꯦꯠꯇꯪ ꯈꯪꯖꯒꯦ ꯍꯥꯏꯗꯨꯅ ꯐꯣꯟ ꯇꯧꯖꯔꯛꯄꯅꯤ

ꯍꯣꯏ

ꯍꯣꯏ ꯕꯕꯥ ꯍꯣꯏ ꯍꯣꯏ ꯍꯣꯏ ꯍꯣꯏ ꯕꯕꯥ ꯍꯣꯏ

ꯍꯣꯏ ꯍꯣꯏ ꯕꯕꯥ ꯍꯣꯏ ꯍꯣꯏ ꯕꯕꯥ ꯑꯗꯨꯅꯦ ꯍꯣꯏ ꯑꯩ ꯑꯩꯁꯨ ꯑꯗꯨꯃꯥꯏꯅ ꯑꯩꯁꯨ ꯑꯗꯨꯃꯥꯏꯅ ꯈꯟꯖꯔꯝꯃꯤꯕ ꯕꯕꯥꯒꯤ ꯃꯅꯥꯛꯇ ꯑꯝꯇꯪ ꯂꯥꯛꯑꯒ ꯍꯥꯏꯗꯤ ꯇꯥꯟꯅꯕ ꯌꯥꯕ ꯑꯩꯈꯣꯏꯅ ꯍꯥꯏꯗꯤ ꯈꯪꯗꯕ ꯃꯌꯥꯝꯗꯨ ꯕꯕꯥꯗ ꯍꯪꯪꯉꯒ ꯋꯥꯔꯤ ꯋꯥꯇꯥꯏꯗꯨ ꯁꯨꯝ ꯇꯧꯃꯤꯟꯅꯔꯒ ꯁꯤꯅ ꯐꯅꯤ ꯁꯤꯅ ꯐꯅꯤ ꯍꯥꯏꯕ ꯄꯣꯠꯇꯨ ꯁꯛꯀ ꯁꯛꯀ ꯕꯕꯥꯒꯤ ꯅꯥꯛꯇ ꯑꯝꯇꯪ ꯂꯥꯛꯑꯒ ꯑꯗꯨꯃꯥꯏꯅ ꯇꯥꯟꯅꯃꯤꯟꯅꯅꯤꯡꯕꯒꯤ ꯑꯄꯥꯝꯕ ꯑꯃ ꯁꯨꯝ ꯂꯩꯖꯗꯅ ꯐꯣꯟ ꯇꯧꯖꯔꯛꯏ ꯖꯥꯠꯅꯤ ꯍꯣꯏ ꯍꯣꯏ ꯍꯣꯏ ꯍꯣꯏ ꯕꯕꯥ ꯍꯣꯏ

ꯍꯣꯏ ꯍꯣꯏ ꯍꯣꯏ ꯍꯣꯏ ꯍꯣꯏꯍꯣꯏ ꯍꯣꯏ ꯍꯣꯏ ꯕꯕꯥ ꯍꯣꯏ ꯍꯣꯏꯍꯣꯏ ꯍꯣꯏ ꯍꯣꯏ ꯍꯣꯏ ꯕꯕꯥ ꯍꯣꯏ ꯍꯣꯏ ꯍꯣꯏ ꯍꯣꯏ ꯍꯣꯏ

ꯍꯣꯏ ꯍꯣꯏ ꯕꯕꯥ ꯍꯣꯏ ꯌꯥꯝ ꯅꯨꯡꯉꯥꯏꯖꯔꯦ ꯕꯕꯥ ꯐꯣꯟ ꯉꯥꯏꯍꯥꯛ ꯄꯥꯏꯕꯤꯔꯛꯑꯒ ꯁꯨꯃꯥꯏꯅ ꯁꯨꯝ ꯍꯥꯏꯕꯤꯔꯛꯄꯁꯦ ꯍꯣꯏ ꯍꯣꯏ ꯍꯣꯏ ꯊꯝꯖꯔꯒꯦ ꯊꯝꯖꯔꯒꯦ ꯕꯕꯥ ꯍꯣꯏ ꯍꯣꯏ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯑꯥ